ꯍꯜꯂꯣ ꯈꯣꯡꯎꯞ ꯌꯣꯟꯕꯝꯅꯦ ꯀꯔꯝ ꯀꯔꯤ ꯀꯔꯤ ꯈꯣꯡꯎꯞ ꯄꯥꯝꯕꯤꯕꯒꯦ ꯁꯨꯁ ꯁꯥꯏꯁꯖ ꯀꯌꯥ ꯑꯣꯏꯕꯤꯗꯣꯏꯅꯣ ꯅꯝꯕꯔ ꯐꯥꯏꯚ ꯅꯝꯕꯔ ꯐꯥꯏꯚꯇ ꯈꯣꯡꯎꯞ ꯀꯌꯥ ꯑꯣꯏꯕꯤꯗꯣꯏꯅꯣ ꯗꯔꯖꯟ ꯑꯃ ꯁ꯭ꯀꯨꯜꯒꯤ ꯈꯣꯡꯎꯞ ꯑꯇꯩ ꯏꯁꯄꯣꯔꯠ ꯁꯨ ꯀꯩꯀꯥꯗꯤ ꯅꯝꯕꯔ ꯐꯥꯏꯚꯁꯤꯗꯔꯣ ꯑꯗꯨꯒ ꯑꯥ ꯗꯔꯖꯟ ꯑꯃ ꯑꯗꯨ ꯁ꯭ꯀꯨꯜ ꯁ꯭ꯀꯨꯜꯒꯤ ꯈꯣꯡꯎꯞꯇ ꯉꯥꯛꯇ ꯑꯣꯏꯗꯣꯏꯔꯣ ꯍꯣꯏ ꯁ꯭ꯀꯨꯜꯒꯤ ꯉꯥꯛꯇ ꯅꯨꯄꯤꯒꯤ ꯅꯨꯄꯤꯒꯤ ꯑꯣꯏꯗꯣꯏꯔ ꯅꯨꯄꯥꯒꯤ ꯑꯣꯏꯗꯣꯏꯔ ꯍꯣꯏ ꯑꯗꯨꯗꯤ ꯇꯪꯈꯥꯏ ꯇꯪꯈꯥꯏ ꯑꯣꯏꯔꯒꯦ ꯁꯤꯁꯦ ꯗꯤꯂꯤꯕꯔꯤ ꯇꯧꯖꯔꯛꯑꯣ ꯍꯥꯏꯕꯔꯣ ꯅꯠꯇ꯭ꯔꯒ ꯁꯣꯝꯅ ꯑꯗꯨꯝ ꯂꯥꯛꯄꯤꯗꯣꯏꯔꯣ ꯗꯤꯂꯤꯕꯔꯤ ꯇꯧꯕꯝꯁꯦ ꯀꯥꯏꯋꯥꯏꯗ ꯑꯣꯏꯗꯣꯏꯅꯣ ꯑꯣ ꯑꯩ ꯑꯗꯨꯝ ꯇꯧꯔꯛꯑꯒꯦ ꯏꯁꯄꯣꯔꯠ ꯁꯨ ꯗꯔꯖꯟ ꯑꯃꯅꯦ ꯅꯝꯕꯔ ꯐꯥꯏꯚꯇ ꯑꯗꯨꯒ ꯁ꯭ꯀꯨꯜꯒꯤ ꯅꯨꯄꯥ ꯅꯨꯄꯤꯒꯤ ꯅꯝꯕꯔ ꯐꯥꯏꯚ ꯁꯤꯛꯁ ꯁꯕꯦꯟꯗ ꯑꯣ ꯑꯗꯨꯒ ꯄꯝ ꯁꯨꯁꯀꯨꯝꯕꯗꯤ ꯄꯥꯝꯕꯤꯗꯕꯔꯣ ꯑꯍꯟꯒꯤ ꯑꯣꯏꯗꯣꯏꯔꯣ ꯑꯣ ꯑꯍꯟꯒꯤ ꯑꯌꯨꯛ ꯅꯨꯡꯗꯥꯡ ꯇꯣꯡꯕ ꯌꯥꯕ ꯈꯣꯡꯎꯞ ꯏꯆꯝ ꯆꯝꯕ ꯔꯕꯔꯒꯤꯁꯨ ꯂꯩꯌꯦ ꯃꯉꯥꯃꯨꯛ ꯍꯥꯞꯄꯛꯑꯒꯦ ꯑꯗꯨꯗꯤ ꯗꯤꯂꯤꯕꯔꯤ ꯇꯧꯕꯗ ꯑꯩ ꯏꯁꯥꯃꯛ ꯂꯥꯛꯆꯗꯣꯏꯅꯦꯕ ꯑꯗꯣ ꯃꯃꯜꯗꯤ ꯑꯗꯨꯗ ꯑꯗꯨꯝ ꯉꯥꯡꯅꯔꯁꯦ ꯃꯃꯜꯗꯤ ꯑꯗꯨꯝ ꯑꯩꯅ ꯌꯥꯅꯕ ꯑꯗꯨꯝ ꯇꯧꯔꯛꯑꯅꯤ ꯈꯪꯅ ꯌꯥꯝ ꯇꯥꯡꯕꯁꯨ ꯑꯣꯏꯔꯣꯏꯕ ꯑꯗꯨꯝ ꯌꯦꯡꯅꯔꯒ ꯃꯊꯪꯗꯁꯨ ꯑꯗꯨꯝ ꯑꯩꯈꯣꯏꯗꯒꯤ ꯂꯧꯅꯤꯡꯉꯥꯏ ꯏꯁꯄꯣꯔꯠ ꯁꯨꯁꯁꯨ ꯂꯩꯔꯦ ꯑꯗꯨꯒ ꯁꯨꯝꯅ ꯑꯇꯩ ꯑꯇꯣꯞꯄ ꯗꯤꯖꯥꯏꯟ ꯈꯣꯡꯎꯞ ꯑꯄꯥꯝꯕ ꯑꯋꯥꯡꯕ ꯈꯣꯡꯎꯞꯀꯨꯝꯕ ꯄꯥꯝꯕꯒ ꯂꯩ ꯌꯥꯎꯕꯤꯕ꯭ꯔꯣ ꯍꯣꯏ ꯃꯆꯨꯗꯤ ꯀꯔꯝꯕ ꯀꯔꯝ ꯀꯔꯝꯕ ꯃꯆꯨ ꯄꯥꯝꯕꯤꯒꯦ ꯎꯟꯁꯥ ꯃꯆꯨ ꯁꯤꯜꯕꯔ ꯀꯩꯀꯥꯁꯨ ꯂꯩꯖꯩ ꯈꯤꯇꯪ ꯆꯝꯕꯔꯣ ꯄꯥꯝꯃꯤꯁꯦ ꯑꯌꯥꯛꯄ ꯄꯥꯝꯕꯔꯣ ꯍꯣ ꯑꯆꯝꯕ ꯈꯜꯂꯒ ꯍꯥꯞꯄꯛꯑꯒꯦ ꯑꯩꯅ ꯈꯪꯅ ꯑꯗꯨꯒ ꯈꯣꯡꯎꯞ ꯑꯉꯥꯡꯒꯤ ꯁ꯭ꯀꯨꯜꯅꯦ ꯑꯗꯨꯒ ꯐ꯭ꯂꯦꯠꯇꯗꯤ ꯆꯝꯄꯜꯗꯧꯅ ꯇꯧꯕ꯭ꯔꯥ ꯑꯗꯨꯒꯨꯝꯕꯗꯤ ꯄꯥꯝꯕꯤꯗꯕ꯭ꯔꯣ ꯎꯃ ꯃꯆꯨꯁꯦ ꯈꯤꯇꯪ ꯌꯥꯛꯇꯕ ꯏꯆꯝ ꯆꯝꯕ ꯑꯗꯨꯝ ꯑꯃꯨꯕ ꯕ꯭ꯔꯥꯎꯟ ꯃꯆꯨꯒꯨꯝꯕ ꯐ꯭ꯂꯦꯠꯅꯤꯅ ꯑꯗꯨꯃꯥꯏꯟ ꯇꯧꯕꯗꯣ ꯑꯗꯨꯒ ꯑꯇꯩ ꯑꯇꯩ ꯈꯣꯡꯎꯞ ꯑꯄꯥꯝꯕꯗꯤ ꯂꯩꯕꯤꯗ꯭ꯔꯕꯣ ꯐꯤ ꯈꯣꯡꯎꯞꯇꯤ ꯄꯥꯝꯕꯤꯗꯕ꯭ꯔꯣ ꯐꯤ ꯈꯣꯡꯎꯞ ꯑꯍꯟꯅ ꯇꯣꯡꯕ ꯌꯥꯕ ꯐꯤ ꯈꯣꯡꯎꯞ ꯎꯝ ꯁꯥꯏꯖꯁꯦ ꯐꯥꯏꯚ ꯁꯤꯛꯁ ꯑꯣꯏꯒꯗ꯭ꯔꯥ ꯑꯍꯟ ꯑꯍꯟꯅ ꯇꯣꯡꯕ ꯌꯥꯕ ꯈꯨꯅꯤꯡ ꯑꯋꯥꯟꯕꯤꯗꯨꯁꯨ ꯐꯥꯏꯚ ꯁꯤꯛꯁ ꯉꯥꯛꯇ ꯑꯣꯏꯕ ꯇꯣꯄꯤꯛ ꯄꯨꯔꯛꯑꯒꯦ

ꯐꯥꯏꯚ ꯁꯤꯛꯁ ꯏꯁꯄꯣꯔꯠ ꯁꯨꯁꯇꯨꯅ ꯐꯣꯔ ꯐꯥꯏꯚ ꯁꯤꯛꯁ ꯄꯨꯔꯛꯑꯒꯦ ꯑꯩꯈꯣꯏ ꯗꯤꯂꯤꯕꯔꯤ ꯇꯧꯕꯝꯁꯦ ꯀꯥꯏꯋꯥꯏꯗ ꯇꯦꯛꯆꯝ ꯕꯖꯥꯔ ꯍꯥꯏꯔꯒ ꯑꯗꯨꯝ ꯑꯗꯥꯏ ꯃꯆꯤꯟꯗ ꯑꯣꯏꯗꯣꯏꯔꯣ ꯑꯩ ꯍꯣꯔꯦꯟ ꯑꯗꯨꯝ ꯐꯣꯟ ꯇꯧꯔꯛꯑꯒꯦ ꯍꯣꯔꯦꯟ ꯑꯩ ꯈꯪꯗ꯭ꯔꯁꯨ ꯍꯥꯏꯐꯦꯠꯇꯪ ꯊꯣꯛꯄꯤꯔꯛꯑꯣ ꯄꯣꯠ ꯆꯩꯁꯦ ꯌꯥꯝꯕꯅꯤꯅ ꯗꯤꯂꯤꯕꯔꯤ ꯆꯥꯔꯖꯁꯨ ꯈꯔ ꯑꯗꯨꯝ ꯈꯪꯅ ꯈꯔꯗꯤ ꯑꯗꯨꯝ ꯌꯥꯝꯃꯛꯀꯅꯤ ꯗꯤꯂꯤꯕꯔꯤ ꯆꯥꯔꯖꯇ

ꯎꯝ ꯑꯗꯣ ꯁꯦꯟꯗꯜꯒꯨꯝꯕꯗꯤ ꯄꯥꯝꯕꯤꯗꯕ꯭ꯔꯣ ꯎꯝ ꯍꯣꯏ ꯁꯦꯟꯗꯜꯁꯨ ꯍꯥꯞꯄꯛꯑꯒꯦ ꯑꯗꯨꯗꯤ ꯑꯗꯨꯗꯤ ꯃꯃꯜꯗꯤ ꯍꯣꯔꯦꯟ ꯃꯐꯝꯗ ꯑꯩ ꯌꯧꯖꯔꯛꯑꯒꯦ ꯑꯗꯨꯝ ꯉꯥꯡꯅꯔꯁꯤ ꯁꯣꯝꯅ ꯑꯗꯨꯝ ꯗꯤꯂꯤꯕꯔꯤ ꯆꯥꯔꯖꯁꯨ ꯈꯪꯅ ꯑꯗꯨꯝ ꯄꯦ ꯈꯔ ꯇꯧꯕꯤꯔꯣ ꯍꯣꯏ ꯍꯣꯔꯦꯟ ꯑꯩ ꯍꯣꯔꯦꯟ ꯄꯨꯡ ꯑꯃ ꯑꯅꯤ ꯑꯗꯨꯋꯥꯏꯗ ꯌꯧꯔꯛꯀꯅꯤ ꯑꯗꯨꯗꯤ ꯌꯥꯝ ꯅꯨꯡꯉꯥꯏꯖꯔꯦ ꯊꯝꯃꯒꯦ